ꯍꯦꯜꯂꯣ ꯍꯦꯜꯂꯣ ꯃꯥꯅꯤ ꯃꯥꯅꯤ ꯁꯤ ꯅꯪ ꯅꯣꯡꯃꯥꯏꯊꯦꯝ ꯒꯣꯕꯤꯟꯁꯟ ꯅꯠꯇ꯭ꯔꯣ ꯑꯣꯀꯦ ꯑꯣꯀꯦ ꯑꯣꯀꯦ ꯑꯣꯀꯦ ꯑꯣꯀꯦ ꯑꯣꯀꯦ ꯑꯩꯈꯣꯏ ꯀꯛꯆꯤꯡ ꯀꯥꯛꯆꯤꯡ ꯕꯣꯔꯥꯁꯦ ꯑꯩꯈꯣꯏ ꯀꯛꯆꯤꯡ ꯕꯖꯥꯔꯗꯒꯤ ꯈꯔ ꯆꯠꯂꯒ ꯀꯛꯆꯤꯡ ꯀꯩꯊꯦꯜ ꯃꯆꯥ ꯍꯥꯏꯗꯅ ꯑꯃ ꯈꯛ ꯂꯩ ꯕꯖꯥꯔ ꯌꯥꯝ ꯀꯟꯅ ꯆꯥꯎꯕꯗꯤ ꯅꯠꯇꯦ ꯑꯥ ꯑꯥ ꯑꯥ ꯑꯗꯨꯒꯤ ꯍꯧꯖꯤꯛꯀꯤ ꯕꯖꯥꯔꯗꯨꯗ ꯆꯠꯂꯒ ꯑꯥ ꯍꯣꯏ ꯍꯥꯏꯕꯤꯌꯨ ꯑꯣ ꯑꯥ ꯑꯣꯑꯣꯑꯣ ꯑꯣꯑꯣꯑꯣꯑꯣ ꯑꯣ ꯍꯣꯏ ꯑꯩꯈꯣꯏ ꯀꯥꯛꯆꯤꯡꯒꯤ ꯕꯣꯔꯥꯗꯣ ꯌꯥꯝ ꯃꯃꯤꯡ ꯆꯠꯄꯅꯦ ꯑꯗꯨꯝ ꯀꯩꯅꯣꯗꯣ ꯕꯣꯔꯥꯗꯣ ꯀꯩꯅꯣꯅ ꯁꯦꯝꯕꯅꯦ ꯑꯩꯈꯣꯏ ꯆꯦꯡꯗꯣ ꯆꯦꯡꯗꯨꯅ ꯐꯖꯅ ꯇꯛꯈꯥꯏꯔꯒ ꯆꯦꯡꯗꯣ ꯀꯪꯍꯜꯂꯒ ꯑꯩꯈꯣꯏ ꯇꯛꯈꯥꯏꯔꯒ ꯀ꯭ꯔꯦꯝ ꯀ꯭ꯔꯦꯝ ꯂꯥꯎꯔꯀꯥꯟ ꯍꯥꯏꯇꯥꯔꯦ ꯇꯛꯈꯥꯏꯔꯒ ꯃꯥꯏ ꯃꯐꯣꯟꯗꯣ ꯑꯗꯨꯏꯗꯨ ꯌꯥꯝ ꯀꯨꯞꯅ ꯅꯤꯛꯑꯒ ꯍꯥꯏꯇꯥꯔꯦ ꯑꯗꯨꯝ ꯕꯣꯔꯥ ꯆꯥꯕꯒꯤꯗꯤ ꯃꯐꯣꯟꯗꯤ ꯌꯥꯝ ꯀꯟꯅ ꯀꯨꯞꯄꯨꯗ꯭ꯔꯁꯨ ꯑꯗꯨꯝ ꯌꯥꯏ ꯑꯗꯣ ꯑꯗꯨꯝ ꯕꯣꯔꯥ ꯃꯐꯣꯟꯗꯨ ꯀꯨꯞꯐꯜꯂꯅꯤ ꯑꯗꯨꯏꯗꯨꯒ ꯃꯪꯒꯟ ꯍꯥꯞꯄꯅꯤ ꯑꯗꯒꯤ ꯁꯣꯗꯥ ꯍꯥꯞꯄꯅꯤ ꯊꯨꯝ ꯍꯥꯞꯄꯅꯤ ꯑꯗꯨꯒ ꯊꯥꯎꯗ ꯐꯖꯅ ꯇꯧꯔꯒ ꯇꯥꯎꯕꯅꯦ ꯌꯥꯝ ꯍꯥꯎꯕꯅꯦ ꯃꯃꯤꯡ ꯌꯥꯝ ꯆꯠꯄꯅꯦ ꯑꯗꯨꯝ ꯑꯇꯣꯞꯄ ꯀꯟꯇ꯭ꯔꯤꯗꯁꯨ ꯍꯥꯏꯇꯥꯔꯦ ꯃꯥꯅꯤ ꯃꯥꯅꯤ ꯃꯥꯅꯤ ꯃꯥꯅꯤ ꯍꯣꯏ ꯑꯗꯨꯕꯨꯗꯤ ꯑꯣꯏꯕ ꯑꯁ ꯍꯧꯖꯤꯛ ꯍꯧꯖꯤꯛ ꯌꯥꯝ ꯀꯟꯅ ꯍꯦꯟꯒꯠꯄꯕꯨꯗꯤ ꯅꯠꯇꯦ ꯃꯃꯜ ꯑꯗꯨꯑꯣꯏꯁꯨ ꯍꯥꯟꯅꯒꯤꯗꯨꯗꯩꯗꯤ ꯈꯔꯗꯤ ꯍꯦꯟꯒꯠꯂꯦ ꯍꯧꯖꯤꯛꯁꯤ ꯍꯧꯖꯤꯛ ꯀꯥꯟꯗꯤ ꯃꯃꯜ ꯂꯣꯏꯅ ꯍꯦꯟꯒꯠꯅꯔꯦ ꯊꯥꯎꯒꯤ ꯃꯃꯜꯗꯒꯤ ꯏꯂꯦꯛꯇ꯭ꯔꯤꯛꯀꯤ ꯃꯃꯜꯗꯒꯤ ꯂꯣꯏꯅ ꯍꯦꯟꯒꯠꯂꯕꯅꯤꯅꯕ ꯃꯃꯜ ꯃꯣꯏꯁꯨ ꯍꯦꯟꯒꯠꯂꯦ ꯍꯥꯏꯇꯥꯔꯦ ꯍꯧꯖꯤꯛꯇꯤ ꯑꯗꯨꯝ ꯕꯣꯔꯥ ꯌꯥꯡꯈꯩ ꯕꯣꯔꯥ ꯆꯥꯝꯃꯒ ꯌꯥꯡꯈꯩꯗ ꯍꯧꯖꯤꯛ ꯅꯍꯥꯟ ꯅꯪꯅ ꯂꯨꯄꯥ ꯌꯥꯡꯈꯩ ꯑꯣꯏ ꯍꯥꯏꯗꯣ ꯑꯗꯨꯃꯥꯏꯅ ꯍꯧꯖꯤꯛꯇꯤ ꯂꯨꯄꯥ ꯆꯥꯝꯃ ꯑꯣꯏꯔꯦ ꯌꯥꯝ ꯇꯥꯡꯈꯠꯂꯦ ꯍꯧꯖꯤꯛ ꯀꯥꯟꯗꯤ ꯎꯝ ꯂꯩ ꯂꯩ ꯂꯩ ꯂꯩ ꯑꯗꯨꯝ ꯃꯣꯏꯗ ꯑꯗꯨꯝ ꯇꯧꯔꯒ ꯑꯗꯨꯝ ꯍꯣꯡꯅ ꯑꯗꯨꯝ ꯂꯧꯕ ꯌꯥꯅꯤ ꯕꯣꯔꯥ ꯆꯥꯝꯃ ꯌꯥꯡꯈꯩ ꯍꯥꯏꯗꯣ ꯑꯗꯨꯝ ꯕꯣꯔꯥ ꯆꯅꯤ ꯃꯨꯛ ꯆꯥꯡ ꯑꯗꯨꯝ ꯑꯣꯏꯍꯜꯂꯁꯨꯀꯣ ꯑꯩꯈꯣꯏ ꯑꯗꯨꯝ ꯈꯪꯅꯕ ꯂꯩ ꯑꯗꯨꯝ ꯑꯩꯈꯣꯏꯒꯤ ꯃꯔꯤ ꯃꯇꯥꯁꯤꯡ ꯍꯥꯏꯇꯥꯔꯦ ꯑꯗꯨꯝ ꯕꯣꯔꯥ ꯁꯥꯕ ꯑꯗꯨꯝ ꯂꯩ ꯃꯣꯏꯗ ꯇꯥꯟꯅꯔꯒ ꯑꯗꯨꯝ ꯇꯧꯕ ꯌꯥꯅꯤ ꯑꯗꯨꯝ ꯑꯣ ꯑꯣ ꯑꯣ ꯕꯣꯔꯥ ꯀꯌꯥꯝꯃꯨꯛ ꯀꯌꯥꯝ ꯂꯧꯅꯤꯡꯉꯤꯅꯣ ꯕꯣꯔꯥꯁꯦ ꯕꯣꯔꯥ ꯂꯤꯁꯤꯡ ꯑꯃꯃꯨꯛ ꯑꯣꯀꯦ ꯌꯥꯝ ꯏꯃꯥꯟꯅꯕ ꯌꯥꯝ ꯀꯩꯅꯣ ꯇꯧꯕ ꯑꯣꯏꯅ ꯇꯧꯕ ꯃꯥ ꯂꯩ ꯍꯣꯏ ꯑꯩ ꯑꯗꯨꯝ ꯍꯥꯏꯔꯛꯀꯦ ꯑꯩꯈꯣꯏꯒꯤ ꯑꯩꯈꯣꯏꯒꯤ ꯑꯍꯟꯁꯤꯡ ꯂꯩꯌꯦꯕꯀꯣ ꯃꯣꯏꯗ ꯑꯩ ꯍꯥꯏꯈ꯭ꯔꯒꯦ ꯑꯗꯨꯒ ꯁꯤꯡꯅꯔꯒ ꯁꯥꯍꯟ ꯃꯣꯏꯗꯤ ꯑꯍꯥꯟ ꯑꯣꯀꯦ ꯑꯣꯀꯦ ꯑꯣꯀꯦ ꯑꯗꯣ ꯑꯩꯈꯣꯏꯗꯤ ꯁꯨꯃꯥꯏꯅ ꯇꯧꯋꯦ ꯀꯛꯆꯤꯡꯒꯤ ꯑꯣꯏꯅꯗꯤ ꯍꯧꯖꯤꯛ ꯁꯨꯃꯥꯏꯅ ꯁꯤꯡꯅꯔꯒ ꯁꯥꯕ ꯍꯥꯏꯗꯤ ꯏꯁꯄꯦꯁꯤꯑꯦꯜ ꯑꯣꯏꯅ ꯁꯥꯕꯁꯦ ꯑꯁꯤꯁꯤ ꯐꯖꯅ ꯏꯁꯄꯦꯁꯤꯑꯦꯜ ꯑꯣꯏꯅ ꯍꯌꯦꯡ ꯑꯥꯗ ꯄꯨꯅꯕ ꯍꯥꯏꯇꯥꯔꯦ ꯁꯥꯅ ꯄꯨꯕꯁꯨ ꯌꯥꯗꯦꯕ ꯑꯩꯈꯣꯏ ꯁꯤꯒꯤꯗꯤ ꯑꯗꯨꯝ ꯏꯪꯊꯍꯜꯂꯒ ꯈꯨꯗꯛꯇ ꯁꯥꯔꯒ ꯈꯨꯗꯛꯇ ꯄꯨꯕ ꯍꯥꯏꯗꯣ ꯍꯌꯦꯡ ꯀꯨꯏꯅ ꯊꯝꯕ ꯌꯥꯔꯣꯏꯕ ꯑꯗꯨꯏꯗꯨꯅ ꯁꯥꯔꯒ ꯄꯨꯕ ꯌꯥꯗꯕꯅꯤꯅ ꯏꯪꯍꯜꯂꯒ ꯄꯨꯗꯣꯏꯅꯦꯕ ꯑꯗꯨꯏꯗꯨꯅ ꯍꯧꯔꯕ ꯃꯇꯨꯡꯗ ꯐꯖꯅ ꯄ꯭ꯔꯣꯁꯦꯁ ꯇꯧꯔꯒ ꯊꯝꯗꯧꯕ ꯄꯣꯠ ꯑꯣꯏꯕꯅꯤꯅ ꯍꯥꯟꯅ ꯑꯦꯗꯚꯥꯟꯁ ꯑꯣꯏꯅ ꯍꯥꯏꯔꯒ ꯃꯣꯏꯗ ꯁꯥꯍꯜꯂꯒ ꯍꯣꯔꯦꯟ ꯏꯪꯊꯔꯀꯥꯟꯗ ꯐꯖꯅ ꯄ꯭ꯔꯣꯁꯦꯁꯤꯡ ꯇꯧꯔꯒ ꯄꯨꯗꯧꯕꯅꯤꯅ ꯑꯗꯨꯃꯥꯏꯅ ꯑꯣꯏꯅ ꯇꯧꯁꯤꯔꯥ ꯍꯥꯏꯕꯒꯤ ꯍꯥꯏꯗꯤ ꯂꯥꯞꯅ ꯄꯨꯗꯧꯕꯅꯤꯅꯀꯣ ꯍꯣꯏ

ꯌꯥꯏ ꯌꯥꯏ ꯌꯥꯏ ꯌꯥꯏ ꯑꯗꯨꯝ ꯂꯥꯛꯄꯤꯔꯣ ꯑꯗꯨꯒ ꯆꯥꯁꯨ ꯑꯗꯨꯝ ꯍꯥꯎꯅ ꯆꯥꯁꯦ ꯑꯗꯨꯒ ꯑꯗꯨꯝ ꯄꯨꯅꯤꯡꯉꯥꯏꯁꯨ ꯑꯗꯨꯝ ꯐꯖꯅ ꯇꯧꯔꯒ ꯇꯧꯁꯦ ꯑꯗꯨꯝ ꯑꯗꯨꯝ ꯂꯥꯛꯄꯤꯔꯣ ꯑꯗꯨꯝ ꯍꯣꯏ ꯍꯣꯏ ꯑꯧ